ꯏꯃꯥ ꯀꯩꯅꯣ ꯃꯇꯝ ꯌꯥꯝ ꯀꯨꯏꯔꯕꯩ ꯇꯨꯡꯗ ꯐꯣꯟ ꯇꯧꯔꯛꯏꯁꯤꯕꯣ ꯎꯗꯕ ꯌꯥꯝ ꯀꯨꯏꯔꯦ ꯀꯃꯥꯏ ꯀꯃꯥꯏ ꯇꯧꯔꯤꯒꯦ ꯅꯨꯡꯉꯥꯏꯔꯤꯌꯦ ꯀꯃꯥꯏ ꯀꯃꯥꯏ ꯇꯧꯔꯤꯕ ꯑꯦ ꯋꯥꯍꯩꯗꯤ ꯋꯥꯍꯩꯅꯤꯅꯦ ꯋꯥꯍꯩꯗꯤ ꯑꯗꯨ ꯏꯆꯥ ꯏꯁꯨ ꯍꯥꯏꯅꯩꯁꯤꯗꯤ ꯀꯩꯅꯣ ꯃꯥꯅꯤꯅꯦ ꯑꯗꯨꯅꯤ ꯑꯗꯨ ꯅꯍꯥꯟꯋꯥꯏꯒꯤ ꯂꯩꯁꯥꯔꯤꯉꯩ ꯃꯇꯝ ꯑꯗꯨꯃꯥꯏꯅ ꯅꯨꯡꯉꯥꯏꯕꯗꯨꯅ ꯃꯈꯜ ꯑꯃ ꯍꯧꯖꯤꯛꯀꯤ ꯅꯨꯡꯉꯥꯏꯕꯁꯤꯅ ꯃꯈꯜ ꯑꯃ ꯃꯈꯜ ꯃꯈꯜꯅꯦ ꯑꯗꯨꯅꯤꯅꯦ ꯑꯗꯨ ꯅꯍꯥꯟꯋꯥꯏꯗꯧꯅꯗꯤ ꯏꯁꯥꯁꯦ ꯐ꯭ꯔꯤ ꯑꯣꯏꯗ꯭ꯔꯦꯅꯦꯀꯣ ꯐꯖꯅ ꯀꯩꯅꯣ ꯇꯧꯗꯅ ꯇꯧꯅꯤꯡ ꯇꯧꯅꯤꯡꯕ ꯇꯧꯔꯤꯉꯩ ꯇꯧꯔꯤꯉꯩ ꯉꯝꯃꯝꯕ ꯃꯇꯝꯗꯨ ꯑꯣꯏꯗ꯭ꯔꯦꯕ ꯍꯧꯖꯤꯛꯇꯤ ꯈꯣꯡ ꯈꯨꯠꯁꯦ ꯄꯨꯟꯕꯒ ꯆꯞ ꯃꯥꯟꯅꯗ꯭ꯔꯣ ꯑꯦ ꯌꯥꯏꯍꯦ ꯀꯩꯅꯣ ꯑꯗꯨꯗꯤ ꯌꯥꯏꯅꯦ ꯑꯉꯥꯡ ꯄꯨꯕꯤꯔꯣ ꯄꯨꯗꯕꯤꯔꯣ

ꯑꯗꯨꯅꯦ ꯑꯗꯨꯅꯦ ꯑꯗꯨ ꯐꯦꯝꯂꯤ ꯆꯠꯂꯁꯦ ꯑꯗꯨꯅ ꯐꯔꯦ ꯑꯗꯨ ꯊꯦꯡꯉꯁꯨ ꯃꯝꯃꯁꯨ ꯅꯪ ꯑꯗꯨ ꯑꯁ ꯌꯥꯝ ꯊꯤ ꯅꯨꯡꯉꯥꯏꯕ ꯇ꯭ꯔꯤꯞ ꯑꯣꯏꯅꯤꯁꯦ ꯀꯥꯏꯗ ꯌꯦꯡꯉꯨꯁꯦ ꯍꯥꯏꯅꯣ ꯑꯣ ꯑꯣ ꯏꯃꯥꯏ ꯑꯗꯨꯗꯣ ꯌꯥꯏꯌꯦ ꯌꯥꯏꯌꯦ ꯑꯣ ꯌꯥꯏꯌꯦ ꯑꯗꯨ

ꯇꯧꯁꯜꯂꯣ ꯇꯧꯁꯜꯂꯣ ꯇꯧꯔꯁꯦ ꯒꯑꯗꯨꯗꯤ ꯀꯩ ꯁꯤꯅꯦꯃꯥꯅꯣ ꯑꯗꯨ ꯃꯃꯥꯡꯗꯁꯨ ꯃꯤꯗꯤ ꯌꯥꯝ ꯆꯤꯟꯒꯟꯕꯅꯤ ꯃꯣꯏꯗꯨ ꯐꯤꯂꯝ ꯌꯥꯝ ꯔꯤꯂꯤꯁ ꯇꯧꯒꯜꯂꯤꯗꯅ ꯃꯤ ꯌꯥꯝ ꯆꯤꯟꯒꯟꯕꯅꯦ ꯑꯗꯣ ꯕꯨꯛ ꯍꯥꯟꯅ ꯇꯧꯁꯟꯕꯤꯔꯣꯅꯦ ꯑꯣꯏꯅ ꯑꯣ ꯑꯣ ꯌꯥꯏꯌꯦ ꯌꯥꯏꯌꯦ ꯑꯗꯨꯃꯥꯏꯅ ꯃꯔꯛ ꯃꯔꯛꯇꯁꯨ ꯑꯗꯨꯒꯨꯝꯕ ꯈꯔ ꯈꯔ ꯍꯧꯔꯛꯑꯣ ꯑꯗꯨꯗꯤ ꯑꯗꯨꯝ ꯀꯩꯅꯣ ꯑꯣꯏꯔꯗꯤ ꯅꯨꯡꯉꯥꯏꯗꯅ ꯑꯩꯗꯤ ꯆꯍꯤ ꯈꯨꯗꯤꯡ ꯆꯍꯤ ꯀꯩꯅꯣ ꯐꯥꯎ ꯊꯥ ꯈꯨꯗꯤꯡꯒꯤ ꯉꯝꯗ꯭ꯔꯐꯥꯎꯗ ꯆꯍꯤ ꯑꯝꯒꯤꯗꯤ ꯑꯃꯨꯛ ꯃꯨꯛ ꯄꯨꯜꯂꯒ ꯑꯃꯨꯛ ꯃꯨꯛ ꯉꯥꯎꯊꯁꯤ ꯀꯣꯏꯊꯁꯤ ꯍꯥꯏꯔꯤꯅꯤ ꯒꯥꯔꯗꯦꯟꯗ ꯀꯔꯤꯗ ꯂꯩꯗꯅ ꯍꯧꯖꯤꯛꯀꯤ ꯋꯥꯇꯔ ꯄꯥꯛ ꯀꯔꯤ ꯀꯔꯥ ꯃꯌꯥꯝ ꯂꯩꯔꯛꯑꯃꯤꯅ ꯅꯨꯡꯉꯥꯏ ꯅꯨꯡꯉꯥꯏꯕ ꯃꯐꯝꯁꯨ ꯌꯥꯝ ꯂꯩꯔꯦꯗꯅ ꯃꯅꯤꯄꯨꯔꯗꯁꯨ ꯑꯉꯥꯡꯈꯩ ꯑꯗꯨꯅꯦ ꯑꯉꯥꯡꯈꯩ ꯄꯨꯔꯒ ꯀꯩꯅꯣ ꯇꯧꯔꯒ ꯆꯠꯁꯦ ꯑꯗꯨ ꯅꯪ ꯍꯧꯖꯤꯛꯀꯤ ꯐꯤꯂꯝ ꯃꯃꯤꯡꯗꯣ ꯀꯩꯅꯤ ꯍꯥꯏꯅꯣ ꯑꯣ ꯑꯣ ꯑꯣ ꯏꯃꯥ ꯑꯗꯨꯗꯤ ꯌꯥꯝ ꯅꯨꯡꯉꯥꯏꯅꯤꯌꯦ ꯑꯗꯨꯗꯤ ꯐꯣꯟꯗꯒꯗꯤ ꯐꯣꯟꯗꯒꯗꯤ ꯃꯇꯦꯛ ꯃꯇꯦꯛ ꯎꯕꯗꯣ ꯅꯨꯡꯉꯥꯏꯇ꯭ꯔꯅꯦ ꯏꯃꯥ ꯑꯗꯨ ꯑꯗꯨꯗꯤ ꯌꯥꯝ ꯐꯩꯌꯦ ꯏꯆꯥꯈꯩꯁꯨ ꯏꯆꯥꯈꯩꯅꯁꯨ ꯌꯥꯝ ꯍꯔꯥꯎꯅꯤ ꯃꯣꯏꯁꯨ ꯌꯥꯝ ꯌꯦꯡꯖꯅꯤꯡꯕ ꯑꯣꯏꯕꯅꯦꯕ ꯑꯗꯨꯗꯣ ꯑꯗꯨꯗꯤ ꯌꯥꯝ ꯐꯔꯦꯅꯦ ꯑꯗꯨꯗꯤ ꯄꯨꯡ ꯀꯌꯥꯒꯤꯅꯤ ꯍꯥꯏꯒꯦ ꯑꯣ ꯑꯗꯨꯗꯤ ꯆꯥꯛ ꯏꯁꯤꯡꯒ ꯇꯣꯛꯑꯒ ꯑꯩꯈꯣꯏꯗꯤ ꯄꯨꯡ ꯑꯅꯤꯒꯤꯗꯨꯗ ꯇꯧꯕꯅ ꯐꯔꯦꯅꯦ ꯃꯐꯝꯗꯨꯗ ꯑꯗꯨꯝ ꯊꯦꯡꯅꯔꯁꯤꯔꯣ ꯍꯣꯏ ꯌꯥꯏꯌꯦ ꯑꯗꯨꯝ ꯑꯗꯨꯃꯥꯏꯅ ꯐꯣꯟ ꯍꯧꯖꯤꯛꯇꯤ ꯐꯣꯟꯗꯗꯤ ꯑꯗꯨꯝ ꯐꯣꯟ ꯂꯩꯕꯅꯤꯅ ꯀꯩꯁꯨ ꯋꯥꯅꯤꯡꯉꯥꯏ ꯂꯩꯇꯦꯗꯅ ꯀꯗꯥꯏ ꯌꯧꯔꯒꯦ ꯈꯣꯠꯂꯒꯦꯗꯨ ꯇꯧꯅꯔꯒ ꯑꯗꯨꯝ ꯑꯗꯨꯋꯥꯏꯗ ꯑꯗꯨꯝ ꯊꯦꯡꯅꯔꯁꯦ ꯍꯧꯅ ꯂꯩꯇ꯭ꯔꯁꯨ ꯃꯥꯏ ꯃꯥꯏ ꯒꯥꯔꯤꯗ ꯂꯥꯛꯅꯔꯁꯦꯕ ꯑꯗꯨꯅꯁꯨ ꯑꯉꯥꯡ ꯅꯨꯄꯤ ꯌꯥꯎꯕꯅꯤꯅ ꯑꯗꯨꯅꯁꯨ ꯅꯨꯡꯉꯥꯏꯔꯅꯤꯗꯅ ꯑꯗꯨꯃꯥꯏꯅ ꯑꯣꯏ ꯇꯧꯔꯁꯦ ꯌꯥꯝ ꯅꯨꯡꯉꯥꯏꯅꯤꯌꯦ ꯑꯗꯨꯗꯤ ꯌꯥꯝ ꯎꯗꯕꯁꯨ ꯌꯥꯝ ꯀꯨꯏꯔꯦ ꯑꯉꯥꯡꯈꯩꯁꯨ ꯐꯖꯅ ꯈꯪꯅꯖꯕ ꯀꯩꯅꯣ ꯑꯣꯏꯕ ꯑꯗꯨ ꯍꯟꯗꯛꯀꯤꯁꯤꯅ ꯑꯍꯥꯟꯕ ꯑꯣꯏꯔꯒ ꯃꯇꯨꯡꯗꯁꯨ ꯑꯗꯨꯝ ꯁꯤꯃꯥ ꯌꯦꯡꯕ ꯑꯣꯏꯔꯣ ꯑꯗꯒꯤ ꯑꯩꯈꯣꯏꯒꯤ ꯀꯩꯅꯣꯃ ꯀꯣꯏꯔꯨꯁꯤ ꯍꯥꯏꯕ ꯑꯣꯏꯔꯣ ꯑꯃꯨꯛ ꯃꯨꯛꯇꯤ ꯇꯧꯁꯤ ꯍꯥꯏꯕ ꯁꯨꯝ ꯂꯥꯞꯊꯣꯛꯅꯒꯈ꯭ꯔꯅꯦꯕ ꯑꯩꯈꯣꯏꯁꯦ ꯃꯔꯛ ꯃꯔꯛꯇ ꯁꯨꯝ ꯁꯨꯃꯥꯏ ꯇꯧꯕꯁꯨ ꯁꯨꯃꯥꯏ ꯇꯧꯕꯁꯨ ꯑꯗꯨꯅꯤ ꯏꯃꯥꯟꯅꯕꯤꯁꯤꯡꯁꯨ ꯁꯨꯝ ꯁꯨꯝ ꯂꯥꯞꯊꯣꯛꯅꯔꯦꯗꯅ ꯃꯥꯏ ꯃꯥꯏ ꯃꯆꯥ ꯃꯁꯨ ꯃꯥꯏ ꯃꯥꯏꯒꯤ ꯀꯩꯅꯣꯅ ꯀꯜꯂꯦꯅ ꯑꯗꯨꯝ ꯂꯥꯞꯊꯣꯛꯅꯔꯛꯏꯁꯤꯅꯦꯕ ꯑꯗꯣ ꯇꯉꯥꯏ ꯐꯗꯕꯅꯦꯅ ꯑꯃꯨꯛ ꯃꯨꯛꯇꯤ ꯇꯧꯁꯦ ꯍꯥꯏꯕ ꯏꯕꯥꯟꯅꯤꯗ ꯅꯠꯇꯅ ꯑꯇꯩꯁꯨ ꯍꯧꯔ ꯃꯊꯪꯗꯗꯤ ꯍꯟꯗꯛꯀꯤꯕꯨꯗꯤ ꯑꯩꯈꯣꯏ ꯇꯧꯔꯁꯦ ꯃꯊꯪꯗꯗꯤ ꯑꯗꯨꯝ ꯃꯣꯏ ꯑꯇꯩꯁꯨ ꯌꯥꯎꯍꯜꯂꯒ ꯇꯧꯁꯦ ꯍꯥꯏꯕ ꯑꯗꯨꯝ ꯀꯣꯏꯕ ꯒꯥꯔꯗꯦꯟꯒꯨꯝꯕ ꯀꯩꯒꯨꯝꯕꯗ ꯆꯠꯄ ꯈꯣꯠꯄ ꯑꯣꯏꯔꯁꯨ ꯑꯃ ꯑꯣꯏꯔꯁꯨ ꯃꯥꯅꯤ ꯃꯥꯅꯤ ꯑꯗꯨ ꯑꯗꯨ ꯇꯧꯔꯁꯦ ꯑꯩꯈꯣꯏꯁꯦ ꯃꯥꯅꯤ ꯃꯥꯅꯤ ꯇꯧꯔꯁꯦ ꯑꯃꯨꯛ ꯑꯃꯨꯛ ꯄꯨꯟꯊꯣꯛꯄꯁꯤꯗ ꯏꯃꯨꯡꯒꯤ ꯑꯋꯥ ꯑꯅꯥ ꯀꯔꯤ ꯀꯔꯥ ꯂꯣꯏ ꯀꯥꯎꯅꯗꯣꯏꯅꯤ ꯀꯩꯅꯣ ꯊꯥꯏꯅꯒꯤ ꯋꯥꯔꯤ ꯅꯤꯡꯁꯤꯅꯔ ꯉꯥꯏꯍꯥꯛꯇꯁꯨ ꯅꯨꯡꯉꯥꯏꯅꯤ ꯑꯗꯩ ꯀꯩꯅꯣ ꯑꯣꯏꯅꯤ ꯁꯤꯒꯨꯝꯕꯁꯤꯁꯨ ꯇꯧꯒꯗꯕꯅꯦ ꯇꯧꯁꯦ ꯃꯊꯪꯗꯗꯤ ꯃꯊꯪꯗ ꯈꯔ ꯀꯩꯅꯣ ꯑꯃ ꯁꯤꯜꯂꯛꯑꯣ ꯑꯗꯨꯒ ꯄꯨꯂꯞ ꯑꯣꯏꯅ ꯇꯧꯁꯦ ꯑꯃꯨꯛ ꯍꯣꯏ ꯍꯣꯏ ꯍꯣꯏ ꯑꯗꯨꯅꯦ ꯉꯥꯏꯍꯥꯛꯁꯨ ꯀꯩꯅꯣꯝ ꯀꯩꯅꯣꯝ ꯌꯦꯡꯊꯣꯀꯈꯤꯁꯦ ꯑꯗꯨꯅꯦ ꯀꯨꯏꯔꯦ ꯍꯣꯏ ꯍꯣꯏ ꯑꯥ ꯑꯥ ꯍꯣꯏ ꯍꯣꯏ ꯍꯣꯏ ꯑꯣ ꯊꯝꯃꯦ ꯊꯝꯃꯦ ꯑꯗꯨꯗꯤ ꯍꯌꯦꯡ ꯀꯩꯅꯣꯗ ꯊꯦꯡꯅꯔꯁꯤ ꯑꯗꯨꯝ ꯑꯥ ꯑꯥ